ꯑꯩꯅ ꯆꯥꯛ ꯊꯣꯡꯕ ꯃꯇꯝꯗ ꯑꯍꯥꯟꯕꯗ ꯆꯦꯛꯁꯤꯟ ꯊꯧꯔꯥꯡ ꯂꯧꯈꯠꯄ ꯍꯥꯏꯔꯒꯗꯤ ꯆꯥꯛ ꯊꯣꯡꯅꯕ ꯏꯁꯤꯡꯁꯦ ꯐꯖꯅ ꯁꯧꯍꯟꯕ ꯑꯗꯨꯒꯤ ꯃꯇꯨꯡꯗ ꯆꯦꯡ ꯍꯥꯞꯄ ꯆꯦꯡ ꯍꯥꯞꯄ ꯃꯇꯨꯡꯗ ꯏꯁꯤꯡꯒꯤ ꯆꯥꯡꯁꯦ ꯌꯥꯝꯈ꯭ꯔꯒꯗꯤ ꯆꯥꯛꯁꯦ ꯄꯦꯠꯈꯤꯗꯣꯏꯅꯤ ꯏꯁꯤꯡꯒꯤ ꯆꯥꯡꯁꯦ ꯐꯖꯅ ꯌꯦꯡꯕ ꯏꯁꯤꯡ ꯌꯥꯝꯍꯟꯗꯕ ꯏꯁꯤꯡ ꯌꯥꯒꯗꯕ ꯆꯥꯡꯒꯤ ꯏꯁꯤꯡꯗꯨꯗꯪ ꯍꯥꯞꯄ ꯑꯃꯁꯨꯡ ꯃꯩꯁꯦ ꯌꯥꯝ ꯀꯟꯅ ꯊꯥꯗꯕ ꯃꯩꯒꯤ ꯆꯥꯡꯁꯦ ꯆꯦꯛꯁꯤꯟꯅ ꯁꯦꯟꯅꯕ ꯃꯩ ꯌꯥꯝ ꯀꯟꯅ ꯆꯥꯛꯈ꯭ꯔꯦ ꯆꯥꯛ ꯀꯥꯈꯤꯗꯣꯏꯅꯤ ꯑꯗꯨꯅ ꯃꯩꯁꯦ ꯈꯔ ꯁꯦꯟꯅꯕ ꯆꯥꯛꯁꯦ ꯈꯔ ꯐꯖꯅ ꯌꯥꯏꯕ ꯃꯩ ꯂꯩꯊꯔꯒ ꯑꯅꯤꯁꯨꯕꯗ ꯏꯟꯖꯥꯡ ꯊꯣꯡꯕ ꯃꯇꯝꯗ ꯏꯟꯖꯥꯡꯁꯦ ꯃꯣꯔꯣꯛꯀꯤ ꯆꯥꯡ ꯃꯆꯨ ꯍꯥꯞꯄ ꯃꯇꯝꯗ ꯈꯔ ꯆꯦꯛꯁꯤꯟ ꯊꯧꯔꯥꯡ ꯂꯧꯈꯠꯀꯗꯕ ꯍꯥꯏꯗꯤ ꯃꯣꯔꯣꯛ ꯌꯥꯝ ꯍꯦꯟꯖꯟꯈ꯭ꯔꯒꯅ ꯃꯣꯔꯣꯛ ꯏꯟꯖꯥꯡꯗꯣ ꯆꯥꯕ ꯌꯥꯔꯣꯏꯗꯣꯏꯅꯤ ꯏꯟꯖꯥꯡ ꯃꯣꯔꯣꯛ ꯌꯥꯝ ꯁꯥꯗꯣꯏꯅꯤ ꯑꯗꯨꯅ ꯃꯆꯨ ꯍꯦꯟꯖꯤꯟꯈ꯭ꯔꯦ ꯃꯆꯨꯗꯨꯅ ꯌꯥꯝ ꯏꯟꯖꯥꯡꯗꯣ ꯍꯥꯎꯔꯣꯏꯗꯣꯏꯅꯤ ꯃꯅꯝ ꯅꯝꯗꯣꯏꯅꯤ ꯑꯗꯨ ꯃꯔꯨ ꯃꯔꯥꯡ ꯍꯥꯞꯄ ꯃꯇꯝꯗꯁꯨ ꯌꯥꯝ ꯍꯦꯟꯖꯤꯟꯅ ꯍꯥꯞꯄ ꯌꯥꯗꯦ ꯃꯥꯒꯤ ꯆꯥꯡ ꯑꯃꯗ ꯊꯣꯡꯗꯧꯔꯤꯕ ꯍꯤꯟꯖꯥꯡꯗꯨꯒꯤ ꯆꯥꯡꯗꯣ ꯌꯦꯡꯉꯒ ꯃꯆꯨ ꯃꯣꯔꯣꯛ ꯍꯥꯞꯀꯗꯧꯅꯤ ꯑꯗꯨꯒ ꯏꯟꯖꯥꯡ ꯊꯣꯡꯕ ꯃꯇꯝꯗ ꯏꯁꯤꯡ ꯌꯥꯝꯅ ꯍꯥꯞꯆꯟꯕꯁꯨ ꯌꯥꯗꯦ ꯏꯁꯤꯡꯒꯤ ꯆꯥꯡ ꯂꯩꯒꯅꯤ ꯑꯗꯨꯒꯤ ꯃꯇꯨꯡꯏꯟꯅ ꯏꯁꯤꯡꯁꯨ ꯍꯥꯞꯀꯅꯤ ꯑꯗꯨꯒ ꯏꯟꯖꯥꯡꯗꯨꯁꯨ ꯃꯇꯝ ꯌꯥꯝ ꯑꯣꯏꯗꯅ ꯃꯇꯝ ꯆꯪꯍꯟꯗꯅ ꯊꯣꯡꯕꯁꯨ ꯌꯥꯗꯦ ꯃꯔꯝꯗꯤ ꯏꯟꯖꯥꯡꯗꯣ ꯃꯨꯟꯗ꯭ꯔꯒꯗꯤ ꯍꯥꯎꯔꯣꯏꯗꯣꯏꯅꯤ ꯑꯗꯨꯒ ꯃꯩꯒꯤ ꯆꯥꯡꯗꯨꯁꯨ ꯆꯦꯛꯁꯤꯟꯅ ꯁꯦꯟꯅꯕ ꯃꯊꯧ ꯇꯥꯏ